ꯍꯜꯂꯣ

ꯍꯜꯂꯣ ꯁꯣꯝ ꯀꯅꯥ ꯑꯣꯏꯔꯕꯅꯣ

ꯑꯣ ꯌꯥꯝꯅ ꯃꯃꯤꯡ ꯂꯩꯕ ꯑꯗꯨꯒꯨꯝꯕ ꯑꯩꯈꯣꯏꯒꯤ ꯂꯝꯗꯝꯁꯤꯒꯤ ꯍꯥꯏꯕꯗꯤ ꯃꯅꯤꯄꯨꯔꯒꯤ ꯏꯟꯗꯤꯌꯥꯒꯤ ꯅꯣꯔꯠ ꯏꯁ ꯁ꯭ꯇꯦꯠ ꯃꯦꯟꯃꯥꯔꯒ ꯇꯥꯏꯅꯕꯒꯤ ꯁ꯭ꯇꯦꯠ ꯑꯃ ꯁꯤꯗ ꯂꯩꯔꯤꯕ ꯃꯅꯤꯄꯨꯔꯒꯤ ꯍꯥꯟꯅꯗꯒꯤ ꯏꯄꯥ ꯏꯄꯨꯗꯒꯤ ꯆꯠꯅꯗꯨꯅ ꯂꯥꯛꯄ ꯑꯗꯨꯒꯨꯝꯕ ꯃꯈꯜꯒꯤ ꯇ꯭ꯔꯦꯗꯤꯁꯅꯦꯟ ꯒꯦꯝꯅꯤ ꯑꯗꯨ ꯁꯣꯝꯅ ꯌꯨꯕꯤ ꯂꯥꯛꯄꯤꯁꯤ ꯌꯥꯝꯅ ꯈꯪꯅꯤꯡꯏ ꯍꯥꯏꯔꯕꯅꯤꯅ ꯑꯩ ꯃꯗꯨꯒꯤ ꯗꯤꯇꯦꯟ ꯈꯤꯇꯪꯍꯥꯏꯖꯒꯦ ꯌꯨꯕꯤ ꯂꯥꯛꯄꯤ ꯍꯥꯏꯕꯁꯤ ꯑꯩꯈꯣꯏ ꯃꯅꯤꯄꯨꯔꯗꯒꯤ ꯍꯧꯔꯛꯄ ꯑꯗꯨꯒꯨꯝꯕ ꯃꯁꯥꯟꯅ ꯑꯃꯅꯤ ꯃꯅꯤꯄꯨꯔꯗ ꯄꯥꯜꯂꯝꯕ ꯅꯤꯡꯊꯧꯔꯣꯜ ꯀꯌꯥꯁꯤꯡꯅ ꯁꯥꯟꯅꯗꯨꯅ ꯂꯥꯛꯂꯕ ꯑꯗꯨꯒꯨꯝꯕ ꯃꯁꯥꯟꯅ ꯑꯃ ꯑꯣꯏꯔꯛꯄꯅꯤꯅ ꯍꯧꯖꯤꯛꯁꯨ ꯃꯅꯤꯄꯨꯔꯒꯤ ꯑꯦꯅꯤ ꯐꯥꯡꯁꯜ ꯑꯃ ꯇꯧꯔꯛꯄ ꯃꯇꯝꯗ ꯁ꯭ꯀꯨꯜꯒꯤ ꯑꯣꯏꯔꯣ ꯀꯀꯣꯂꯦꯖꯀꯤ ꯑꯣꯏꯔꯣ ꯂꯩꯀꯥꯏꯒꯤ ꯑꯣꯏꯔꯣ ꯃꯁꯤꯗ ꯑꯗꯨꯝꯃꯛ ꯍꯥꯏꯔꯤꯕ ꯌꯨꯕꯤ ꯂꯥꯛꯄꯤꯁꯦ ꯄꯥꯡꯊꯣꯛꯏ ꯌꯨꯕꯤ ꯂꯥꯛꯄꯤꯁꯦ ꯃꯅꯤꯄꯨꯔꯗ ꯂꯩꯕ ꯄ꯭ꯔꯖꯥꯁꯤꯡꯅ ꯌꯥꯝꯅ ꯄꯥꯝꯅ ꯌꯦꯡꯅꯕ ꯑꯗꯨꯒꯨꯝꯕ ꯇ꯭ꯔꯦꯗꯤꯁꯟꯅꯦꯟ ꯒꯦꯝ ꯃꯈꯜ ꯑꯃꯅꯤ ꯌꯨꯕꯤ ꯂꯥꯛꯄꯤ ꯁꯥꯟꯅꯕꯒꯤ ꯃꯑꯣꯡꯗꯤ ꯈꯪꯅꯤꯡꯉꯝꯒꯅꯤ ꯁꯣꯝꯅ ꯑꯥ ꯃꯗꯨꯁꯨ ꯑꯩ ꯍꯥꯏꯖꯒꯦ ꯌꯨꯕꯤ ꯂꯥꯛꯄꯤꯁꯤ ꯑꯇꯩ ꯀꯔꯤꯝ ꯅꯠꯇꯦ ꯑꯩꯈꯣꯏꯒꯤ ꯌꯨꯕꯤ ꯍꯥꯏꯕ ꯀꯣꯀꯣꯅꯠ ꯑꯗꯨꯗꯒꯤ ꯍꯧꯔꯛꯈꯤꯕꯅꯤ ꯑꯗꯨꯕꯨ ꯌꯨꯕꯤ ꯂꯥꯛꯄꯤꯁꯤ ꯌꯨꯕꯤꯗꯁꯨ ꯑꯌꯥꯝꯕ ꯇꯧꯏ ꯅꯥꯏꯟꯇꯤ ꯄꯥꯔꯁꯦꯟ ꯌꯨꯕꯤꯗ ꯇꯧꯏ ꯑꯗꯨ ꯌꯨꯕꯤ ꯅꯠꯇꯕꯤꯗ ꯑꯩꯈꯣꯏꯒꯤ ꯑꯇꯣꯞꯄ ꯑꯋꯥꯊꯕꯤ ꯑꯁꯪꯕ ꯑꯆꯧꯕ ꯌꯨꯕꯤꯒꯤ ꯃꯑꯣꯡꯗ ꯆꯥꯎꯕ ꯑꯗꯨꯒꯨꯝꯕꯗꯁꯨ ꯀꯔꯤꯒꯨꯝꯕ ꯌꯨꯕꯤ ꯐꯪꯉꯛꯇꯕ ꯃꯇꯝꯗ ꯁꯤꯖꯤꯟꯅꯩ ꯑꯗꯨꯕꯨ ꯃꯔꯨ ꯑꯣꯏꯅ ꯍꯧꯖꯤꯛꯇꯤ ꯌꯨꯕꯤꯒꯤ ꯑꯋꯥꯕꯁꯤ ꯊꯣꯏꯗꯣꯛꯅ ꯂꯩꯅꯗ꯭ꯔꯦ ꯑꯗꯨꯅ ꯌꯨꯕꯤ ꯂꯥꯛꯄꯤ ꯍꯥꯏꯕꯁꯤ ꯀꯔꯤ ꯍꯥꯏꯕ ꯍꯥꯏꯐꯦꯠꯇꯪ ꯍꯥꯏꯕꯤꯌꯨ ꯃꯥꯅꯤ ꯃꯁꯤ ꯇꯤꯝ ꯅꯥꯏꯔꯒ ꯁꯥꯟꯅꯩ ꯑꯩꯈꯣꯏꯒꯤ ꯐꯨꯠꯕꯣꯜ ꯁꯥꯟꯅꯕ ꯀꯥꯕꯥꯗꯤ ꯁꯥꯟꯅꯕ ꯍꯣꯛꯀꯤ ꯁꯥꯟꯅꯕ ꯀ꯭ꯔꯤꯀꯦꯠ ꯁꯥꯟꯅꯕ ꯑꯗꯨꯒꯨꯝꯅ ꯇꯤꯝ ꯑꯃꯃꯝ ꯍꯥꯏꯗꯤ ꯇꯤꯝ ꯑꯅꯤꯅ ꯁꯥꯟꯅꯒꯗꯕ ꯌꯨꯕꯤ ꯂꯥꯛꯄꯤꯁꯦ ꯑꯇꯩ ꯀꯔꯤꯝ ꯅꯠꯇꯦ ꯌꯨꯕꯤ ꯂꯥꯛꯄꯤ ꯍꯥꯏꯔꯤꯕ ꯃꯁꯥꯟꯅꯁꯤꯗ ꯌꯨꯕꯤꯁꯤ ꯌꯥꯝꯅ ꯑꯅꯥꯟꯕ ꯑꯩꯈꯣꯏꯒꯤ ꯃꯥꯁꯇꯔ ꯑꯣꯏꯜ ꯍꯥꯏꯕꯁꯤꯅ ꯌꯥꯝꯅ ꯃꯔꯣꯜ ꯑꯅꯤ ꯑꯍꯨꯝꯂꯛ ꯅꯥꯟꯅ ꯇꯩꯁꯤꯜꯂꯒ ꯌꯥꯝ ꯅꯥꯜꯍꯟꯕ ꯍꯥꯏꯗꯤ ꯄꯥꯏꯕꯗ ꯁꯤꯠ ꯁꯤꯠ ꯅꯥꯟꯕ ꯑꯗꯨꯒꯤ ꯃꯑꯣꯡꯗ ꯇꯩꯁꯤꯜꯂꯕ ꯃꯇꯨꯡꯗ ꯉꯁꯥꯏꯒꯤ ꯌꯨꯕꯤ ꯂꯥꯛꯄꯤ ꯁꯥꯟꯅꯒꯗꯧꯔꯤꯕ ꯇꯤꯝ ꯑꯅꯤꯁꯤꯒꯤ ꯀꯔꯤ ꯍꯥꯏꯇꯥꯔꯦ ꯑꯝꯄꯤꯌꯥꯔ ꯍꯥꯏꯇꯔꯦ ꯃꯗꯨꯅ ꯌꯨꯕꯤ ꯑꯁꯤꯕꯨ ꯀꯦꯞꯇꯦꯟ ꯑꯅꯤꯁꯦ ꯀꯧꯔꯒ ꯃꯈꯣꯏꯒꯤ ꯀꯅꯥꯅ ꯍꯥꯟꯅ ꯍꯧꯒꯗꯒꯦ ꯍꯥꯏꯕꯒꯤ ꯃꯈꯣꯏꯒꯤ ꯄꯩꯁꯥꯗ ꯇꯣꯁ ꯇꯧꯔꯒ ꯍꯥꯟꯅ ꯍꯧꯒꯗꯕ ꯃꯤꯗꯨꯗ ꯑꯝꯄꯤꯌꯥꯔꯗꯨꯅ ꯌꯨꯕꯤꯁꯤ ꯁꯤꯟꯅꯔꯒ ꯑꯗꯨꯗꯒꯤ ꯃꯊꯪ ꯃꯊꯪ ꯃꯈꯣꯣꯏꯒꯤ ꯀꯦꯞꯇꯦꯟ ꯅꯥꯀꯟ ꯑꯃꯒꯤ ꯀꯦꯞꯇꯦꯟꯗꯨꯅ ꯃꯥꯒꯤ ꯄ꯭ꯂꯦꯌꯥꯔꯁꯤꯡ ꯑꯗꯨꯗ ꯃꯊꯪ ꯃꯊꯪ ꯌꯨꯕꯤꯁꯤ ꯄꯤꯔꯒ ꯃꯍꯥꯛ ꯑꯩꯈꯣꯏꯅ ꯆꯟꯒꯗꯕ ꯒꯣꯜ ꯂꯣꯝꯗ ꯒꯣꯜ ꯄꯣꯁ ꯂꯣꯝꯗ ꯄꯨꯁꯤꯟꯕꯅꯤ ꯑꯗꯨꯗꯒꯤ ꯑꯃ ꯑꯁꯣꯝ ꯃꯁꯦ ꯌꯦꯡꯕꯁꯦ ꯍꯧꯖꯤꯛꯀꯤ ꯑꯣꯏꯅꯗꯤ ꯌꯦꯡꯕꯁꯤ ꯑꯗꯨꯝ ꯌꯥꯒꯅꯤ ꯃꯔꯝꯗꯤ ꯍꯧꯖꯤꯛ ꯂꯝꯗꯝꯁꯤꯒꯤ ꯂꯥꯏ ꯍꯥꯔꯥꯎꯕꯒꯤ ꯐꯪꯁꯟ ꯍꯥꯏꯕꯗꯁꯨ ꯑꯩꯈꯣꯏꯒꯤ ꯇꯧꯅꯔꯤꯕꯅꯤꯅ ꯂꯥꯏ ꯍꯥꯔꯥꯎꯕꯗ ꯌꯨꯕꯤ ꯂꯥꯛꯄꯤ ꯍꯥꯏꯕ ꯒꯦꯝꯁꯤ ꯁꯥꯟꯅꯕ ꯌꯥꯎꯏ ꯑꯗꯨꯅ ꯉꯁꯤ ꯅꯣꯡ ꯅꯤꯅꯤꯁꯤꯒꯤ ꯃꯅꯨꯡꯗ ꯁꯣꯝꯅ ꯃꯅꯤꯄꯨꯔꯗ ꯂꯩꯕꯤꯔꯤꯕꯁꯤ ꯆꯌꯣꯜ ꯑꯃ ꯍꯥꯏꯕꯗꯤ ꯅꯨꯃꯤꯠ ꯇꯔꯦꯠꯅꯤꯅꯦꯕ ꯑꯗꯨꯅ ꯅꯨꯃꯤꯠ ꯇꯔꯦꯠꯅꯤꯒꯤ ꯃꯅꯨꯡꯁꯤꯗ ꯍꯥꯏꯔꯤꯕ ꯂꯥꯏ ꯍꯥꯔꯥꯎꯕ ꯃꯐꯝꯁꯤꯒꯤ ꯂꯥꯏ ꯍꯥꯔꯥꯎꯔꯤꯉꯩ ꯃꯔꯛꯁꯤꯗ ꯌꯨꯕꯤ ꯂꯥꯛꯄꯤꯒꯤ ꯑꯩꯈꯣꯏꯒꯤ ꯃꯇꯝ ꯑꯃ ꯊꯝꯃꯤ ꯍꯥꯏꯔꯤꯕ ꯃꯇꯝꯁꯤꯗ ꯑꯩ ꯄꯥꯎ ꯍꯥꯏꯖꯔꯛꯀꯦ ꯑꯗꯨꯒ ꯑꯗꯣꯝꯅ ꯄꯥꯝꯃꯤꯕ ꯌꯨꯕꯤ ꯂꯥꯛꯄꯤ ꯁꯥꯟꯅꯕ ꯑꯩꯈꯣꯏ ꯃꯅꯤꯄꯨꯔꯗꯒꯤ ꯍꯧꯔꯛꯄ ꯑꯗꯨꯒꯨꯝꯕ ꯇ꯭ꯔꯦꯗꯤꯁꯟꯅꯦꯟ ꯍꯥꯏꯕꯁꯦ ꯑꯩ ꯃꯇꯝꯗꯨꯗ ꯑꯗꯣꯝꯕꯨ ꯁꯨꯡꯁꯣꯏ ꯁꯣꯏꯗꯅ ꯄꯥꯎ ꯄꯤꯖꯔꯛꯀꯦ ꯑꯗꯣꯝꯅ ꯃꯇꯝ ꯆꯥꯅ ꯍꯥꯏꯔꯤꯕꯁꯤ ꯁꯔꯨꯛ ꯌꯥꯕꯤꯅꯕꯁꯨ ꯑꯗꯣꯝꯗ ꯔꯦꯗꯤꯗ ꯂꯩꯕꯤꯌꯨꯅ ꯑꯩꯅ ꯍꯥꯏꯖꯔꯤ ꯃꯈꯥ ꯑꯇꯩꯗꯤ ꯀꯔꯤ ꯀꯔꯤ ꯑꯗꯣꯝꯅ ꯌꯥꯝ ꯐꯕ ꯒꯦꯝꯅꯤ ꯃꯁꯤ ꯑꯗꯣꯝꯗ ꯅꯠꯇꯦ ꯃꯅꯤꯄꯨꯔꯗ ꯂꯥꯛꯄ ꯇꯨꯔꯤꯁ ꯑꯌꯥꯝꯕ ꯍꯥꯏꯔꯤꯕ ꯌꯨꯕꯤ ꯂꯥꯛꯄꯤ ꯒꯦꯝꯁꯤ ꯀꯔꯤꯅꯣ ꯍꯥꯏꯕꯁꯤ ꯃꯣꯏ ꯈꯪꯗꯦ ꯑꯗꯨꯅ ꯈꯪꯗꯕ ꯄꯣꯠ ꯍꯥꯏꯕꯁꯤꯗꯤ ꯃꯤꯑꯣꯏꯕ ꯈꯨꯗꯤꯡꯃꯛꯀꯤ ꯈꯪꯅꯕ ꯄꯥꯝꯕ ꯍꯥꯏꯕꯁꯦ ꯂꯣꯏꯅꯃꯛꯀꯤꯅꯤ ꯑꯗꯣꯝꯅ ꯍꯥꯏꯕꯤꯔꯛꯏꯕ ꯋꯥꯐꯝꯗꯨꯁꯨ ꯑꯗꯨꯃꯛ ꯌꯥꯝꯅ ꯆꯨꯝꯕ ꯋꯥꯐꯝꯅꯤ ꯑꯗꯣꯝꯅ ꯃꯁꯤ ꯈꯪꯉꯒ ꯑꯗꯣꯝꯒꯤ ꯂꯝꯗꯝꯗꯨꯗ ꯌꯨꯕꯤ ꯂꯥꯛꯄꯤ ꯒꯦꯝ ꯍꯥꯏꯕꯁꯦ ꯑꯗꯣꯝꯅ ꯁꯥꯟꯅꯕ ꯑꯗꯨꯝ ꯌꯥꯏ ꯑꯗꯨꯕꯨ ꯀꯔꯝ ꯇꯧꯔꯤꯒꯦ ꯍꯧꯖꯤꯛ ꯒ꯭ꯌꯥꯟ ꯇꯥꯔꯕ꯭ꯔꯣ ꯌꯨꯕꯤ ꯂꯥꯛꯄꯤ ꯍꯥꯏꯕꯁꯤ ꯃꯁꯥꯟꯅꯁꯤ ꯀꯔꯤꯅꯣ ꯍꯥꯏꯕꯁꯤ ꯑꯗꯣꯝꯅ ꯍꯪꯕꯤꯔꯛꯑꯦ ꯑꯗꯣ ꯑꯗꯣꯝꯗꯁꯨ ꯑꯩꯅ ꯈꯪꯖꯕ ꯈꯔ ꯑꯦꯁ ꯑꯦ ꯂꯣꯀꯦꯟ ꯑꯣ ꯌꯦꯡꯕꯒꯤꯗꯤ ꯑꯩꯅꯁꯨ ꯃꯃꯥꯡꯗꯁꯨ ꯍꯥꯏꯖꯈ꯭ꯔꯦ ꯑꯩꯈꯣꯏꯒꯤ ꯂꯥꯏ ꯍꯔꯥꯎꯕꯒꯤꯗ ꯌꯨꯕꯤ ꯂꯥꯛꯄꯤꯁꯤ ꯃꯊꯦꯜ ꯑꯃ ꯑꯣꯏꯅ ꯌꯥꯎꯏ ꯍꯥꯏꯔꯤꯕ ꯃꯊꯦꯜ ꯑꯁꯤꯗ ꯑꯗꯣꯝꯗ ꯑꯩ ꯄꯥꯎ ꯄꯤꯖꯔꯛꯀꯦ ꯃꯇꯝꯗꯨꯗ ꯑꯗꯣꯝꯅ ꯂꯥꯛꯄꯤꯔꯒ ꯍꯥꯏꯔꯤꯕ ꯃꯐꯝꯗꯨꯗ ꯂꯥꯛꯄꯤꯔꯒ ꯌꯨꯕꯤ ꯂꯥꯛꯄꯤ ꯒꯦꯝꯁꯦ ꯑꯗꯣꯝꯅ ꯊꯋꯥꯏ ꯇꯥꯅ ꯌꯦꯡꯅꯕ ꯑꯩ ꯑꯗꯨꯝ ꯁꯣꯏꯗꯅꯃꯛꯀꯤ ꯍꯣꯠꯅꯖꯒꯦ ꯑꯗꯣꯝꯁꯨ ꯃꯇꯝ ꯆꯥꯅ ꯂꯥꯛꯄꯤꯅꯕ ꯑꯩ ꯈꯪꯍꯟꯖꯔꯤ ꯐꯔꯦ ꯑꯗꯨꯗꯤ ꯉꯁꯤꯒꯤꯗꯤ ꯁ꯭ꯋꯥꯏꯁꯤꯗ ꯎꯝ ꯎꯝ ꯁ꯭ꯋꯥꯏꯁꯤꯗ ꯑꯗꯨꯝ ꯂꯣꯏꯁꯤꯜꯂꯁꯤ ꯑꯥ ꯐꯔꯦ ꯐꯔꯦ ꯊꯝꯕꯤꯔꯣ ꯑꯩꯁꯨ ꯊꯝꯒꯦ ꯊꯦꯡ ꯌꯨ